ꯑꯩꯈꯣꯏꯅ ꯂꯥꯏ ꯈꯨꯔꯝꯕ ꯃꯇꯝꯗ ꯑꯩꯈꯣꯏꯅ ꯆꯪꯗ꯭ꯔꯕ ꯌꯥꯗ꯭ꯔꯕ ꯍꯥꯏꯔꯗꯤ ꯑꯩꯈꯣꯏꯅ ꯍꯩ ꯂꯩ ꯍꯩ ꯂꯩ ꯍꯥꯏꯗꯤ ꯑꯐꯪꯕ ꯃꯈꯩꯅ ꯑꯐꯪꯕ ꯃꯈꯩꯅ ꯂꯩꯔꯅꯤ ꯑꯗꯨꯒ ꯂꯩꯅ ꯑꯩꯈꯣꯏꯅ ꯂꯩ ꯃꯈꯩꯁꯤꯅ ꯑꯩꯈꯣꯏꯅ ꯍꯦꯛꯑꯅꯤ ꯆꯪꯗ꯭ꯔꯕ ꯌꯥꯗ꯭ꯔꯕ ꯂꯥꯏꯗ ꯀꯠꯅꯕ ꯑꯩꯈꯣꯏꯒꯤ ꯙꯨꯞ ꯑꯗꯨꯗꯒꯤꯗꯤ ꯙꯨꯞ ꯑꯗꯩꯗꯤ ꯀꯦꯟꯗꯟ ꯑꯩꯈꯣꯏꯅ ꯇꯧꯔꯅꯤ ꯑꯗꯣ ꯂꯥꯏꯁꯤ ꯇꯧꯕ ꯃꯇꯝꯗ ꯑꯩꯈꯣꯏꯅ ꯂꯥꯏ ꯈꯨꯔꯨꯝꯕꯗ ꯀꯩꯅꯣ ꯑꯁ ꯀꯩꯅꯣꯒꯨꯝꯕ ꯑꯁꯅꯤꯒꯨꯝꯕ ꯀꯩꯒꯨꯝꯕ ꯑꯣꯏꯔꯒꯅ ꯍꯥꯏꯗꯤ ꯃꯣꯏꯅ ꯏꯁꯩ ꯅꯣꯡ ꯏꯁꯩ ꯅꯣꯡ ꯁꯛꯑꯅꯤ ꯈꯣꯠꯂꯅꯤ ꯑꯗꯨꯒ ꯑꯩꯈꯣꯏꯅ ꯅꯥꯠꯀꯤ ꯑꯣꯏꯕ ꯍꯥꯏꯗꯤ ꯐꯤꯖꯣꯜꯅꯣꯡ ꯁꯦꯠꯂꯒ ꯐꯤ ꯑꯉꯧꯕ ꯅꯣꯡ ꯁꯦꯠꯂꯒ ꯃꯤ ꯃꯌꯥꯝ ꯃꯤ ꯃꯌꯥꯝ ꯑꯃ ꯄꯨꯜꯂꯒ ꯏꯁꯩ ꯅꯣꯡ ꯁꯛꯑꯒ ꯀꯩꯅꯣ ꯇꯧꯕ ꯈꯣꯠꯄ ꯑꯗꯨꯒ ꯑꯩꯈꯣꯏꯅ ꯂꯥꯏꯁꯤꯗ ꯐꯖꯅ ꯍꯥꯏꯗꯤ ꯂꯥꯏꯒꯤ ꯑꯣꯏꯕ ꯄꯣꯠ ꯃꯈꯩꯁꯦ ꯑꯩꯈꯣꯏꯅ ꯀꯠꯂꯅꯤ ꯈꯣꯠꯂꯅꯤ